ꯁ꯭ꯄꯣꯔꯠꯁꯀꯤ ꯑꯣꯏꯕ ꯁꯕꯖꯦꯛ ꯑꯃ ꯍꯥꯞꯇꯨꯅ ꯃꯍꯩꯔꯣꯏꯁꯤꯡꯕꯨ ꯑꯇꯩ ꯃꯁꯥꯟꯅ ꯁꯤꯡꯒ ꯂꯣꯏꯅꯅ ꯂꯝꯖꯦꯟ ꯆꯦꯟꯕꯁꯨ ꯌꯥꯎꯋꯤ ꯂꯝꯖꯦꯟ ꯆꯦꯟꯕꯅ ꯃꯍꯩꯔꯣꯏꯁꯤꯡꯗ ꯍꯛꯆꯥꯡ ꯑꯃꯁꯨꯡ ꯋꯥꯈꯜ ꯐꯒꯠꯍꯟꯕꯗ ꯌꯥꯝꯅ ꯆꯥꯎꯅ ꯃꯇꯦꯡ ꯄꯥꯡꯉꯤ